ꯍꯦꯜꯂꯣ ꯁꯤ ꯐꯤ ꯌꯣꯟꯕ ꯑꯃ ꯏꯆꯦꯗꯣ ꯑꯣꯏꯗꯣꯏꯔꯥ ꯑꯣ ꯑꯩꯗꯣ ꯁꯣꯝꯗ ꯏꯁꯀꯥꯔꯐ ꯑꯃ ꯂꯩꯒꯦ ꯇꯧꯕ ꯇ꯭ꯔꯦꯗꯤꯁꯟꯅꯦꯜ ꯏꯁꯀꯥꯔꯐ ꯍꯥꯏꯗꯤ ꯑꯩꯈꯣꯏ ꯇ꯭ꯔꯦꯗꯤꯁꯟꯒꯤ ꯑꯣꯏꯕ ꯑꯗꯨ ꯀꯌꯥꯒꯨꯝꯕ ꯂꯩꯒꯦ ꯑꯥ ꯃꯃꯜꯁꯦ ꯀꯌꯥꯃꯨꯛ ꯂꯩꯒꯦ ꯑꯣ ꯄꯨꯔꯥ ꯐꯤꯛꯁ ꯑꯣꯏꯗꯣꯏꯔꯣ ꯗꯤꯁꯀꯥꯎꯟꯒ ꯂꯩꯇꯕ꯭ꯔꯣ ꯑꯣ ꯑꯣ ꯑꯗꯨꯗꯤ ꯑꯥ ꯈꯔ ꯐꯕꯗꯤ ꯀꯌꯥꯒꯨꯝꯕ ꯄꯤꯒꯦ ꯑꯍꯨꯝ ꯃꯔꯤ ꯑꯣ ꯑꯗꯨ ꯑꯗꯨꯝ ꯁꯣꯞꯇ ꯂꯥꯛꯑꯒ ꯌꯦꯡꯕꯅ ꯐꯗꯣꯏꯔꯥ ꯅꯠꯇ꯭ꯔꯒꯅ ꯁꯤꯗꯩ ꯑꯣꯔꯗꯔ ꯇꯧꯕ ꯌꯥꯗꯣꯏꯔꯣ ꯑꯣ ꯑꯗꯨꯗꯤ ꯑꯩ ꯑꯗꯨꯝ ꯑꯣꯔꯗꯔ ꯇꯧꯁꯤꯔꯥ ꯂꯥꯛꯑ ꯂꯧꯁꯤꯔꯥ ꯑꯗꯨ ꯑꯩ ꯑꯗꯨꯝ ꯌꯦꯡꯉꯒꯦ ꯁꯨꯝ ꯈꯜꯂꯒꯦ ꯑꯗꯨ ꯄ꯭ꯔꯥꯏꯁꯇꯣ ꯐꯣꯔ ꯊꯥꯎꯖꯟ ꯊ꯭ꯔꯤ ꯊꯥꯎꯖꯟ ꯑꯗꯨꯝ ꯍꯥꯏꯕ ꯅꯠꯇ꯭ꯔꯣ ꯎꯝ ꯐꯔꯦ ꯐꯔꯦ ꯍꯣꯏ ꯍꯣꯏ ꯑꯗꯨꯗꯤ ꯑꯩꯁꯨ ꯑꯗꯨꯝ ꯈꯜꯂꯒ ꯑꯗꯨꯝ ꯀꯣꯜ ꯇꯧꯖꯔꯛꯑꯒꯦ ꯃꯊꯪꯗꯀꯣ ꯑꯥ ꯑꯥ ꯍꯣꯏ ꯍꯣꯏ ꯊꯝꯃꯒꯦ